ꯑꯩꯍꯥꯛꯅ ꯄꯥꯝꯕ ꯂꯥꯏꯔꯤꯛ ꯑꯃ ꯀ꯭ꯂꯥꯁꯤꯛ ꯑꯣꯏꯕ ꯂꯥꯏꯔꯤꯛ ꯑꯃ ꯍꯥꯏꯔꯒꯗꯤ ꯕꯥꯒꯕꯠ ꯒꯤꯇꯥꯁꯤꯅꯤ ꯑꯩꯉꯣꯟꯗ ꯍꯧꯖꯤꯛꯃꯛꯀꯤ ꯑꯣꯏꯅꯗꯤ ꯃꯁꯤꯒꯤ ꯂꯥꯏꯔꯤꯛꯁꯤ ꯂꯩꯇ꯭ꯔꯤ ꯑꯩꯍꯥꯛꯅ ꯑꯣꯟꯂꯥꯏꯟꯗ ꯌꯦꯡꯕ ꯃꯇꯝꯗ ꯂꯥꯏꯔꯤꯛꯁꯤ ꯐꯪꯕꯗꯤ ꯎꯏ ꯍꯥꯏꯔꯤꯕ ꯂꯥꯏꯔꯤꯛꯇꯨ ꯃꯃꯜ ꯇꯥꯡꯃꯟꯕꯗꯒꯤ ꯍꯧꯖꯤꯛꯀꯤ ꯑꯣꯏꯅꯗꯤ ꯂꯩꯕ ꯉꯝꯗ꯭ꯔꯤ ꯂꯩꯒꯦ ꯍꯥꯏꯅꯗꯤ ꯈꯜꯂꯤ